ꯁꯤꯒꯤꯁꯦ ꯂꯩꯃꯥ ꯁꯣꯄꯤꯡ ꯑꯥꯔꯀꯦꯠ ꯑꯣꯏꯗꯣꯏꯔꯣ ꯑꯣ ꯑꯣ ꯑꯩꯁꯦ ꯄ꯭ꯔꯗꯛ ꯑꯃ ꯁꯨꯝ ꯍꯪꯒꯦꯅ ꯇꯧꯖꯔꯛꯄꯅꯦ ꯖꯤꯟꯁꯀꯨꯝꯕ ꯂꯩꯒꯗ꯭ꯔꯣ ꯅꯨꯄꯥꯒꯤꯅꯦꯕ ꯑꯗꯣ ꯖꯤꯟꯁꯁꯦ ꯍꯟꯗꯛ ꯑꯅꯧꯕ ꯂꯥꯛꯄ ꯑꯣꯏꯗꯣꯏꯔꯥ ꯅꯇ꯭ꯔꯒ ꯍꯥꯟꯅꯒꯤ ꯑꯣꯏꯒꯗꯣꯏꯔꯥ ꯀꯃꯥꯏꯅ ꯇꯧꯕꯅꯣ ꯑꯣ ꯑꯗꯣ ꯃꯆꯨꯗꯤ ꯀꯩ ꯀꯩ ꯂꯩꯒꯦ ꯑꯣ ꯑꯣ ꯑꯗꯣ ꯏꯁꯇꯣꯛꯇꯗꯤ ꯈꯔ ꯑꯗꯨꯝ ꯂꯩꯕ꯭ꯔꯥ ꯑꯩꯈꯣꯏꯁꯦ ꯑꯗꯨꯝ ꯑꯍꯨꯝ ꯃꯔꯤꯒꯨꯝꯕ ꯂꯧꯕ ꯌꯥꯒꯗꯕꯒꯤ ꯀꯩꯅꯣ ꯂꯩꯕ꯭ꯔꯥ ꯀꯃꯥꯏꯅ ꯂꯩꯒꯦ ꯄꯣꯠꯁꯦ ꯑꯣ ꯑꯣꯀꯦ ꯑꯣꯀꯦ ꯑꯗꯨꯗꯤ ꯑꯩ ꯅꯨꯡꯊꯤꯜꯋꯥꯏꯔꯝ ꯑꯗ꯭ꯋꯥꯏ ꯆꯠꯊꯣꯛꯆꯔꯛꯑꯒꯦ ꯑꯗꯨꯒ ꯄ꯭ꯔꯥꯏꯁ ꯄ꯭ꯔꯥꯏꯁꯀꯤꯁꯤꯃ ꯀꯃꯥꯏꯅ ꯂꯩꯕꯖꯥꯠꯅꯣ ꯑꯣ ꯑꯣ ꯑꯣ ꯐꯔꯦ ꯐꯔꯦ ꯑꯗꯨꯗꯤ ꯑꯩ ꯆꯠꯊꯣꯛꯆꯔꯛꯑꯒꯦ ꯑꯗꯨꯒ ꯎꯝ ꯈꯟꯅꯅꯕ ꯀꯣ ꯎꯝ ꯍꯣꯏ ꯑꯥ ꯊꯦꯡꯛ ꯌꯨ ꯊꯦꯡꯛ ꯌꯨ ꯎꯝ ꯎꯝ